ꯑꯩ ꯉꯁꯤ ꯕꯖꯥꯔꯗꯒꯤ ꯖꯦꯛꯀꯦꯠ ꯑꯃ ꯂꯩꯔꯛꯑꯦꯕ ꯑꯗꯨ ꯖꯦꯛꯀꯦꯠꯇꯣ ꯂꯤꯠꯄꯗꯁꯨ ꯌꯥꯝꯅ ꯅꯨꯡꯉꯥꯏꯇꯦ ꯂꯤꯠꯄꯗꯁꯨ ꯌꯥꯝꯅ ꯍꯥꯀꯠꯆꯩ ꯈꯪꯕ꯭ꯔꯥ ꯑꯗꯨ ꯖꯦꯛꯀꯦꯠꯇꯣ ꯑꯗꯨ ꯖꯦꯛꯀꯦꯠꯇꯣ ꯕꯖꯥꯔꯗ ꯊꯥꯔ ꯊꯥꯔ ꯌꯣꯜꯂꯕ ꯑꯣꯏꯔꯖꯥꯠꯅꯦ ꯈꯪꯕ꯭ꯔꯥ ꯑꯗꯨ ꯖꯦꯛꯀꯦꯠꯇꯣ ꯆꯦꯟ ꯆꯤꯡꯈꯠꯂꯀꯥꯟꯗꯁꯨ ꯌꯥꯝꯅ ꯅꯨꯡꯉꯥꯏꯖꯗꯦ ꯈꯪꯕ꯭ꯔꯥ ꯑꯗꯨꯒ ꯀꯨꯗꯥꯝꯗꯨꯁꯨ ꯌꯥꯝꯅ ꯇꯠꯂꯦ ꯀꯨꯗꯥꯝꯗꯨꯁꯨ ꯌꯥꯝꯅ ꯇꯠꯀꯟꯕ ꯑꯣꯏꯕ ꯖꯦꯛꯀꯦꯠ ꯑꯣꯏꯔꯝꯃꯦꯕꯀꯣ ꯁꯤ ꯖꯦꯛꯀꯦꯠꯁꯦ ꯐꯕꯨꯗꯤ ꯌꯥꯝꯅ ꯐꯖꯩꯌꯦ ꯑꯗꯨꯒ ꯌꯦꯡꯕꯀꯥꯟꯗꯁꯨ ꯑꯦ ꯐꯖꯩꯌꯦ ꯍꯥꯏꯔꯒ ꯃꯤꯅ ꯂꯩꯅꯤꯡꯕ ꯄꯣꯛꯄꯗꯣ ꯑꯗꯨꯗꯣ ꯑꯣꯏꯌꯦꯕ ꯃꯁꯥꯗ ꯑꯗꯨꯒ ꯑꯩꯅ ꯍꯧꯖꯤꯛ ꯁꯤ ꯂꯩꯔꯤꯕ ꯖꯦꯛꯀꯦꯠꯁꯦ ꯕꯖꯥꯔꯗꯁꯨ ꯃꯤ ꯃꯌꯥꯝꯅ ꯂꯩꯒꯟꯕ ꯑꯣꯏꯕ ꯖꯦꯛꯀꯦꯠꯅꯦꯕꯀꯣ ꯁꯤꯁꯦ ꯌꯥꯝꯅ ꯐꯖꯩꯌꯦꯅ ꯑꯩꯅ ꯈꯜꯂꯒ ꯄꯣꯔꯛꯄ ꯖꯦꯛꯀꯦꯠꯅꯦꯕ ꯑꯗꯒꯤꯗꯤ ꯈꯪꯗꯦ ꯂꯤꯠꯄꯗꯁꯨ ꯅꯨꯡꯕꯨꯗꯤ ꯅꯨꯡꯉꯥꯏꯔꯒ ꯁꯨꯝ ꯏꯁꯥꯗ ꯅꯨꯡꯉꯥꯏꯇꯕꯗꯣ ꯑꯣꯏꯌꯦꯕ ꯑꯗꯒꯤꯗꯤ ꯃꯣꯏꯅꯁꯨ ꯂꯧꯋꯣ ꯂꯧꯋꯣ ꯌꯥꯝ ꯐꯖꯕꯅꯤ ꯂꯤꯠꯄꯗꯁꯨ ꯌꯥꯝꯅ ꯐꯖꯕꯅꯦꯅ ꯁꯨꯃꯥꯏꯅ ꯍꯥꯏꯌꯦꯕꯀꯣ ꯑꯗꯨꯒ ꯑꯩꯅ ꯁꯤ ꯖꯦꯛꯀꯦꯠꯁꯦ ꯏꯁꯥꯗ ꯌꯥꯝꯅ ꯄꯥꯝꯖꯩꯌꯦꯅ ꯐꯖꯩꯌꯦꯅ ꯑꯩꯅ ꯂꯧꯔꯒ ꯂꯥꯛꯄꯅꯦꯕ ꯂꯤꯠꯄꯗꯁꯨ ꯌꯥꯝꯅ ꯀꯩꯅꯣ ꯑꯃ ꯆꯦꯟ ꯆꯤꯡꯈꯠꯄ ꯏꯌꯥ ꯌꯥꯅ ꯑꯗꯨꯒꯨꯝꯕ ꯇꯧꯋꯦꯕ